ꯂꯧꯎ ꯁꯤꯡꯎ ꯑꯁꯤ ꯅꯣꯡꯖꯨ ꯅꯨꯡꯁꯥ ꯐꯤꯕꯝꯗ ꯃꯄꯨꯡ ꯐꯥꯅ ꯃꯈꯥ ꯄꯣꯜꯂꯤ ꯑꯗꯨꯕꯨ ꯃꯇꯝ ꯃꯇꯝꯒꯤ ꯆꯥꯅꯕ ꯃꯅꯥ ꯃꯁꯤꯡ ꯊꯥꯗꯨꯅ ꯑꯩꯈꯣꯏꯅ ꯂꯧꯎ ꯁꯤꯡꯎꯒꯅꯤ ꯂꯧ ꯎꯕ ꯃꯇꯝꯗ ꯅꯨꯡꯁꯥ ꯌꯥꯝꯅ ꯁꯥꯔꯒ ꯏꯀꯪ ꯊꯣꯛꯑꯒꯗꯤ ꯑꯩꯈꯣꯏ ꯇꯨꯔꯦꯟꯗꯒꯤ ꯏꯁꯤꯡ ꯆꯤꯡꯗꯨꯅ ꯏꯁꯤꯡ ꯋꯥꯠꯄꯗꯨ ꯃꯦꯜꯍꯟꯒꯅꯤ ꯑꯃꯗꯤ ꯏꯁꯤꯡ ꯌꯥꯝꯅ ꯍꯦꯜꯂꯒꯅ ꯗ꯭ꯔꯦꯟ ꯐꯖꯅ ꯁꯦꯝꯗꯨꯅ ꯏꯁꯤꯡꯗꯨ ꯆꯦꯟꯊꯣꯛꯅꯕ ꯍꯣꯠꯅꯒꯤ ꯑꯃꯁꯨꯡ ꯏꯁꯤꯡ ꯌꯥꯝꯅ ꯂꯩꯕ ꯃꯐꯝꯗ ꯏꯁꯤꯡ ꯌꯥꯝꯅ ꯂꯩꯕ ꯃꯐꯝꯗꯅ ꯏꯁꯤꯡꯒ ꯆꯥꯅꯕ ꯄꯣꯠ ꯊꯥꯒꯅꯤ ꯑꯃꯗꯤ ꯃꯇꯝ ꯃꯇꯝꯗꯨꯒꯤ ꯆꯥꯅꯕ ꯄꯣꯠꯂꯝꯁꯤꯡ ꯊꯥꯗꯨꯅ ꯑꯩꯈꯣꯏꯅ ꯃꯐꯝ ꯃꯐꯝꯗꯨꯒꯤ ꯆꯥꯅꯕ ꯋꯦꯗꯔ ꯌꯦꯡꯗꯨꯅ ꯄꯣꯠꯂꯝꯁꯤꯡ ꯑꯗꯨ ꯊꯥꯒꯅꯤ ꯑꯩꯈꯣꯏꯅ ꯃꯍꯩ ꯃꯔꯣꯡꯁꯤꯡ ꯑꯗꯨ ꯃꯥꯡꯗꯅꯕ ꯃꯐꯝ ꯃꯐꯝꯗꯨꯒꯤ ꯆꯥꯅꯕ ꯃꯍꯩ ꯃꯔꯣꯡ ꯀꯌꯥ ꯑꯃ ꯑꯩꯈꯣꯏꯗ ꯂꯩꯇ꯭ꯔꯒꯁꯨ ꯕꯖꯥꯔꯗꯒꯤ ꯂꯩꯔꯒ ꯇꯤꯟꯖꯪ ꯀꯥꯏꯖꯪꯗꯕ ꯈꯟꯗꯨꯅ ꯑꯩꯈꯣꯏꯅ ꯊꯥꯗꯨꯅ ꯏꯁꯤꯡ ꯐꯖꯅ ꯆꯥꯏꯕꯤꯒꯅꯤ ꯃꯈꯣꯏꯗ ꯆꯪꯕ ꯗꯔꯀꯥꯔ ꯑꯣꯏꯕ ꯐꯔꯃꯦꯟꯇꯦꯠ ꯄꯣꯠ ꯃꯌꯥꯝ ꯑꯃ ꯐꯔꯇꯤꯂꯥꯏꯖꯔ ꯃꯌꯥꯝ ꯑꯃ ꯆꯥꯏꯕꯤꯗꯨꯅ ꯑꯩꯈꯣꯏꯅ ꯐꯖꯅ ꯀꯤꯌꯥꯔ ꯂꯧꯕꯤꯗꯨꯅ ꯃꯇꯝ ꯃꯇꯝꯗꯨꯒꯤ ꯆꯤꯟꯖꯥꯛꯁꯤꯡꯗꯨ ꯊꯥꯅꯕ ꯍꯣꯠꯅꯒꯅꯤ